ꯑꯩꯈꯣꯏꯒꯤ ꯃꯥꯜꯅ꯭ꯌꯨꯇ꯭ꯔꯤꯁꯟ ꯑꯩꯈꯣꯏꯒꯤ ꯆꯤꯟꯖꯥꯛ ꯐꯖꯅ ꯃꯇꯤꯛ ꯆꯥꯅ ꯆꯥꯕ ꯐꯪꯗꯕꯒꯤ ꯑꯋꯥꯕꯁꯦ ꯑꯩꯈꯣꯏ ꯂꯩꯀꯥꯏꯒꯤ ꯑꯣꯏꯅꯗꯤ ꯂꯩꯇꯦ ꯃꯁꯤ ꯍꯥꯏꯗꯤ ꯑꯩꯈꯣꯏꯒꯤ ꯒꯣꯕꯔꯃꯦꯟꯅ ꯄꯤꯔꯛꯄ ꯁ꯭ꯀꯤꯝ ꯀ꯭ꯌꯥꯒꯤ ꯃꯇꯨꯡ ꯏꯟꯅ ꯃꯌꯥꯝꯁꯦ ꯑꯩꯈꯣꯏꯒꯤ ꯊꯥ ꯊꯥꯒꯤ ꯆꯥꯡ ꯅꯥꯏꯅ ꯆꯦꯡ ꯆꯤꯅꯤ ꯍꯋꯥꯏ ꯆꯦꯡꯋꯥꯏꯁꯤꯅꯆꯤꯡꯕ ꯃꯌꯥꯝ ꯑꯃ ꯐꯪꯕꯅ ꯑꯗꯨꯝ ꯑꯩꯈꯣꯏꯒꯤ ꯂꯩꯀꯥꯏꯒꯤ ꯑꯣꯏꯅꯗꯤ ꯂꯩꯇꯦ ꯑꯗꯨꯒ ꯊꯛꯅꯕꯒꯤ ꯏꯁꯤꯡꯗꯤ ꯑꯩꯈꯣꯏꯒꯤ ꯆꯩꯔꯥꯎ ꯆꯤꯡꯈꯣꯡꯒꯤ ꯋꯥꯇꯔ ꯇꯦꯡ ꯅꯛꯄꯅ ꯑꯗꯨ ꯑꯗꯨꯝ ꯆꯥꯡ ꯅꯥꯏꯅ ꯑꯗꯨꯝ ꯂꯥꯛꯑꯦ